ꯍꯜꯂꯣ ꯑꯩ ꯉꯁꯥꯏꯒꯤ ꯑꯆꯥꯄꯣꯠ ꯑꯣꯔꯗꯔ ꯇꯧꯕꯗꯨꯅꯦ ꯉꯁꯥꯏ ꯑꯆꯥꯄꯣꯠ ꯇꯧꯕꯗꯨꯗ ꯑꯩꯈꯣꯏꯒꯤ ꯑꯆꯥꯄꯣꯠ ꯈꯔ ꯋꯥꯠꯍꯧꯔꯦ ꯑꯗ ꯑꯩꯈꯣꯏꯒꯤ ꯊꯨꯝ ꯈꯔ ꯆꯝꯇꯛ ꯇꯧꯕ ꯑꯆꯥꯄꯣꯠ ꯑꯝꯇꯪ ꯄꯥꯝꯃꯦꯕ ꯑꯗꯨ ꯑꯝꯇ ꯍꯥꯞꯆꯤꯟꯖꯒꯦ ꯇꯧꯕꯅꯦ